ꯑꯩꯅ ꯏꯕ ꯃꯇꯝꯗ ꯄꯨꯛꯅꯤꯡ ꯆꯪꯅ ꯄꯨꯛꯅꯤꯡ ꯊꯧꯒꯠꯅꯕ ꯑꯃꯁꯨꯡ ꯀꯣꯛ ꯊꯥꯙꯔꯒ ꯂꯩꯅꯕ ꯍꯣꯠꯅꯕ ꯁꯤꯗꯩꯁꯤꯗ ꯑꯩꯅ ꯍꯥꯟꯅ ꯀꯣꯛꯁꯤꯗ ꯊꯧꯔꯥꯡ ꯑꯃ ꯇꯧꯋꯦ ꯑꯩꯅ ꯏꯒꯗꯕꯗꯨꯒꯤ ꯃꯇꯥꯡꯗ ꯑꯩꯅ ꯊꯧꯔꯥꯡ ꯑꯃ ꯏꯁꯥꯅ ꯁꯦꯝꯖꯩ ꯑꯗꯨꯒ ꯍꯣꯏ ꯑꯩ ꯗꯥꯏꯔꯤ ꯏ ꯆꯥꯡ ꯅꯥꯏꯅ ꯏ ꯑꯗꯨꯒ ꯑꯩꯅ ꯃꯍꯧꯁꯥꯅ ꯑꯩ ꯏꯪꯂꯤꯁꯇ ꯏ